ꯑꯍꯟ ꯑꯣꯏꯔꯕ ꯃꯤꯑꯣꯏꯁꯤꯡ ꯑꯃꯁꯨꯡ ꯑꯉꯥꯡ ꯑꯣꯏꯔꯤꯕ ꯃꯤꯑꯣꯏꯁꯤꯡ ꯑꯁꯤ ꯏꯁꯂꯥꯝ ꯙꯔꯃꯗꯗꯤ ꯆꯞ ꯃꯥꯟꯅꯩ ꯃꯔꯝꯗꯤ ꯑꯍꯜ ꯍꯥꯏꯕ ꯂꯩꯇꯦ ꯑꯉꯥꯡ ꯍꯥꯏꯕ ꯂꯩꯇꯦ ꯃꯔꯝꯗꯤ ꯏꯁꯂꯥꯝꯗꯗꯤ ꯃꯍꯥꯛꯅ ꯂꯥꯏ ꯅꯤꯡꯉꯤꯕ ꯑꯗꯨꯒꯤ ꯃꯇꯨꯡ ꯏꯟꯅ ꯐꯪꯒꯅꯤ ꯑꯍꯜ ꯑꯣꯏꯔꯁꯨ ꯐꯪꯒꯅꯤ ꯑꯉꯥꯡ ꯑꯣꯏꯔꯁꯨ ꯐꯪꯒꯅꯤ ꯏꯁꯂꯥꯝꯗꯗꯤ ꯑꯗꯨꯅ ꯃꯔꯝ ꯑꯣꯏꯅ ꯂꯥꯏ ꯅꯤꯡꯉꯤꯕ ꯃꯤꯁꯤꯡ ꯑꯁꯤ ꯆꯞ ꯃꯥꯟꯅꯅ ꯂꯧꯒꯅꯤ ꯂꯧꯒꯅꯤ ꯂꯧ ꯍꯥꯏꯕꯗꯤ ꯋꯥꯠꯅ ꯇꯧꯈ꯭ꯔꯤꯕ ꯃꯍꯥꯛ ꯑꯗꯨ ꯐꯠꯇꯕ ꯊꯕꯛ ꯐꯪꯒꯅꯤ ꯍꯦꯟꯅ ꯇꯧꯔꯦ ꯑꯗꯨꯝ ꯑꯐꯕ ꯊꯕꯛ ꯐꯪꯒꯅꯤ ꯃꯁꯤ ꯏꯁꯂꯥꯝꯒꯤ ꯆꯠꯅ ꯀꯥꯡꯂꯨꯞ ꯀꯥꯅꯨꯟꯅꯤ ꯑꯗꯨꯅ ꯃꯁꯤꯅ ꯑꯍꯜꯅ ꯍꯦꯜꯂꯤ ꯍꯥꯏꯕ ꯂꯩꯇꯦ ꯑꯉꯥꯡꯅ ꯍꯦꯜꯂꯤ ꯍꯥꯏꯕ ꯂꯩꯇꯦ ꯏꯁꯂꯥꯝꯒꯤ ꯙꯔꯃꯗꯗꯤ